ꯍꯂꯣ ꯀꯩꯒꯨꯝꯕ ꯑꯃꯇ ꯍꯪꯖꯒꯦ ꯇꯧꯕꯅꯦ ꯑꯗꯨ ꯌꯥꯒꯗ꯭ꯔꯣ ꯁꯣꯝꯁꯦ ꯑ ꯁꯉꯥꯏꯒꯤ ꯁꯉꯥꯏ ꯄꯥꯛ ꯍꯥꯏꯁꯦ ꯀꯥꯏꯗ ꯂꯩꯒꯦ ꯁꯣꯝ ꯈꯪꯕꯤꯕ꯭ꯔꯣ ꯑ ꯍꯣꯏ ꯑꯩꯍꯥꯛꯁꯨ ꯂꯥꯛꯆꯅꯤꯡꯗꯅ ꯁꯣꯝꯒꯤ ꯃꯇꯦꯡ ꯂꯧꯒꯦꯅꯁꯨ ꯊꯤꯖꯔꯛꯄꯅꯦ ꯑꯗꯣ ꯑꯩꯍꯥꯛ ꯑꯩꯍꯥꯛ ꯇꯨꯔꯤꯁꯅꯦ ꯑꯗꯨꯅ ꯑꯩꯍꯥꯛ ꯃꯅꯤꯄꯨꯔꯒꯤ ꯐꯖ ꯐꯖꯕ ꯃꯐꯝ ꯀꯌꯥ ꯃꯔꯣꯝ ꯌꯦꯡꯖꯔꯨꯔꯦ ꯌꯦꯡꯖꯔꯨꯔꯦ ꯑꯗꯣ ꯑꯩꯍꯥꯛꯁꯨ ꯆꯠꯀꯗꯕ ꯇꯥꯏꯃꯤꯡꯁꯤꯁꯨ ꯌꯥꯝꯅ ꯌꯥꯝꯖꯤꯜꯂꯛꯇ꯭ꯔꯦ ꯑꯗꯨꯅ ꯑꯔꯣꯏꯕ ꯑꯣꯏꯅ ꯑꯩꯍꯥꯛꯅ ꯁꯉꯥꯏ ꯄꯥꯛꯁꯦ ꯌꯥꯝꯅ ꯌꯦꯡꯕ ꯄꯥꯝꯖꯕ ꯑꯗꯨꯅ ꯁꯣꯝꯗꯒꯤ ꯃꯇꯦꯡ ꯅꯤꯖꯔꯤ

ꯑꯗꯣ ꯑꯩꯍꯥꯛꯅ ꯍꯧꯖꯤꯛ ꯂꯩꯖꯔꯤꯕ ꯑꯁꯦ ꯏꯝꯐꯥꯜ ꯕꯖꯥꯔ ꯏꯃꯥ ꯀꯩꯊꯦꯜ ꯃꯌꯥꯗꯅꯤ ꯑꯗꯣ ꯑꯩꯍꯥꯛꯅ ꯂꯥꯛꯆꯒꯗꯧꯔꯤꯕ ꯃꯐꯝꯁꯤꯗꯒꯤꯅ ꯁꯉꯥꯏ ꯄꯥꯛ ꯐꯥꯎꯕꯁꯦ ꯀꯤꯂꯣꯃꯤꯇꯔ ꯀꯌꯥꯃꯨꯛ ꯑꯣꯏꯒꯅꯤ ꯅꯠꯇ꯭ꯔꯒꯅ ꯍꯥꯏꯗꯤ ꯃꯇꯝ ꯀꯌꯥꯝ ꯌꯥꯝꯅ ꯄꯨꯡ ꯀꯌꯥꯃꯨꯛ ꯆꯪꯒꯅꯤ ꯁꯣꯝꯅ ꯈꯪꯕꯤꯕ꯭ꯔ ꯑꯗꯣ ꯑꯩꯍꯥꯛꯅ ꯍꯣꯏ ꯄꯤꯖꯔꯛꯑꯒꯦ ꯑꯗꯣ ꯁꯣꯝꯅ ꯒꯥꯔꯤ ꯊꯥꯔꯛꯄ ꯃꯇꯝꯗ ꯍꯥꯏꯗꯤ ꯆꯠꯀꯗꯧꯔꯤꯕ ꯃꯐꯝ ꯑꯗꯨꯒꯤ ꯑꯦꯛꯖꯦꯛ ꯑꯦꯔꯤꯌꯥ ꯐꯥꯎꯕ ꯊꯤꯟꯕꯤꯒꯗ꯭ꯔ ꯅꯠꯇ꯭ꯔꯒꯅ ꯍꯥꯏꯔꯤꯕ ꯃꯐꯝ ꯑꯗꯨ ꯆꯠꯄꯒꯤꯗꯃꯛꯇ ꯄꯩꯁꯥꯁꯦ ꯑꯩꯍꯥꯛꯅ ꯍꯥꯟꯅ ꯄꯦꯃꯦꯟ ꯇꯧꯔꯛꯇꯣꯏꯔ ꯅꯠꯇ꯭ꯔꯒꯅ ꯀꯣꯟꯅ ꯀꯦꯁ ꯑꯣꯏꯅ ꯄꯤꯗꯣꯏꯔ ꯍꯥꯏꯕꯁꯤꯁꯨ ꯈꯪꯖꯅꯤꯏ

ꯑꯗꯣ ꯃꯦꯝꯒ ꯑꯩꯒꯁꯤ ꯄꯨꯡ ꯀꯌꯥꯗ ꯀꯗꯥꯏꯗ ꯊꯦꯡꯅꯔꯒ ꯍꯥꯏꯔꯤꯕ ꯄꯥꯛꯇꯨꯗ ꯆꯠꯃꯤꯟꯅꯕ ꯌꯥꯗꯣꯏꯅꯣ ꯍꯥꯏꯕꯗꯨꯁꯨ ꯈꯪꯖꯅꯤꯡꯏ

ꯐꯔꯦ ꯐꯔꯦ ꯑꯗꯨꯗꯤ ꯊꯝꯖꯔꯒꯦ ꯃꯦꯝ